ꯑꯩꯒꯤ ꯑꯦꯛꯖꯥꯝ ꯃꯦꯒꯤ ꯗꯦꯠ ꯐꯥꯏꯚꯇꯒꯤ ꯍꯧꯗꯣꯔꯤ ꯑꯗꯨꯅ ꯁꯣꯝꯒꯤ ꯒꯥꯔꯤꯁꯦ ꯃꯇꯝ ꯈ꯭ꯔ ꯋꯥꯏꯗꯕ ꯌꯥꯗ꯭ꯔꯦ ꯀꯦꯂꯣꯃꯤꯇꯔ ꯑꯃꯗ ꯚꯔꯥ ꯀꯌꯥ ꯂꯧꯗꯣꯔꯤ ꯃꯣꯔꯦꯗꯒꯤꯅ ꯃꯣꯔꯦ ꯀꯣꯂꯦꯖ ꯐꯥꯎꯇꯪꯒꯤ